ꯑꯉꯥꯡ ꯑꯅꯧꯕ ꯄꯣꯛꯄ ꯃꯇꯝꯗ ꯑꯩꯈꯣꯏꯒꯤ ꯑꯍꯥꯟꯕꯗ ꯄꯣꯛꯄꯒ ꯑꯉꯥꯡꯁꯤꯒꯤ ꯃꯅꯥꯀꯣꯡ ꯑꯩꯈꯣꯏꯒꯤ ꯃꯅꯥꯗ ꯑꯖꯥꯟ ꯂꯥꯎꯕꯀꯣ ꯑꯖꯥꯟ ꯂꯥꯎꯔꯦ ꯑꯗꯨꯏ ꯃꯇꯨꯡꯗ ꯃꯥꯅ ꯊꯥ ꯑꯍꯨꯝ ꯁꯨꯔꯛꯄ ꯑꯗꯨꯗ ꯑꯩꯈꯣꯏꯒꯤ ꯆꯥꯎꯝꯕ ꯍꯥꯏꯅ ꯇꯧꯋꯤ ꯑꯗꯨꯒ ꯆꯍꯤ ꯃꯄꯨꯡ ꯐꯥꯔꯛꯄꯗꯅ ꯃꯥꯒꯤ ꯁꯤꯒꯤ ꯆꯍꯤ ꯃꯄꯨꯡ ꯐꯥꯔꯛꯄꯒꯤ ꯕꯥꯔꯠꯗꯦꯒꯨꯝꯕ ꯀꯔꯤꯒꯨꯝꯕ ꯃꯆꯥ ꯑꯃ ꯑꯩꯈꯣꯏꯒꯤ ꯃꯧꯔꯨꯕꯤꯁꯤꯡꯒ ꯇꯧꯒꯅꯤ ꯃꯁꯤꯇꯅꯤ